ꯑꯩ ꯏꯁꯥꯒꯤ ꯑꯣꯏꯖꯕ ꯄꯥꯟꯗꯝ ꯑꯃ ꯂꯩ ꯄꯥꯟꯗꯝ ꯑꯗꯨꯗꯤ ꯀꯣꯟꯅ ꯍꯌꯦꯡꯋꯥꯏ ꯕꯤꯖꯤꯅꯦꯁ ꯑꯃ ꯇꯧꯔꯒ ꯇꯨꯡ ꯀꯣꯏꯅ ꯄꯨꯟ ꯅꯨꯡꯁꯤ ꯆꯥꯅꯅ ꯐꯦꯝꯂꯤ ꯄꯨꯟꯅ ꯍꯔꯥꯎ ꯇꯌꯥꯝꯅ ꯂꯩꯃꯤꯟꯅꯕꯗꯣ ꯑꯗꯨ ꯌꯥꯝ ꯄꯥꯝꯃꯤ ꯑꯗꯣ ꯍꯧꯖꯤꯛ ꯍꯧꯖꯤꯛꯀꯤ ꯑꯣꯏꯅꯗꯤ ꯁꯦꯟꯁꯨ ꯌꯥꯝꯅ ꯇꯥꯜꯂꯤ ꯃꯁꯤꯅ ꯑꯗꯨꯝ ꯑꯣꯏꯕ ꯌꯥꯅꯤꯅ ꯈꯜꯂꯤ ꯏꯍꯨꯜꯁꯨ ꯌꯥꯝꯅ ꯄꯤꯕꯤ ꯑꯩꯈꯣꯏ ꯐꯦꯝꯂꯤꯅꯁꯨ ꯁꯄꯣꯔꯠ ꯌꯥꯝꯅ ꯇꯧꯕꯤ ꯃꯔꯝ ꯑꯁꯤꯅ ꯑꯩ ꯇꯨꯡꯒꯤꯁꯨ ꯈꯜꯂꯒ ꯑꯗꯨꯝ ꯇꯧꯈꯤꯒꯦ ꯍꯥꯏꯅ ꯈꯜꯂꯤ ꯃꯥꯏ ꯄꯥꯛꯅꯕꯁꯨ ꯍꯣꯠꯅꯒꯦ ꯍꯥꯏꯅ ꯈꯜꯂꯤ